ꯁꯤ ꯁꯤꯒꯤꯁꯦ ꯔꯥꯖꯦꯟ ꯇꯦꯂꯔꯒꯤ ꯑꯣꯏꯗꯣꯏꯅꯤꯀꯣ ꯁꯤꯒꯤꯁꯦ ꯔꯥꯖꯦꯟ ꯇꯦꯂꯔꯒꯤ ꯑꯣꯏꯗꯣꯏꯔꯥ ꯑꯣ ꯑꯩꯁꯦ ꯀꯨꯔꯇꯤ ꯑꯅꯤꯈꯛ ꯁꯦꯝꯅꯤꯡꯕ ꯗꯤꯖꯥꯏꯟꯗꯤ ꯃꯥꯟꯅꯗꯕꯤꯗ ꯑꯗꯣ ꯁꯦꯝꯕꯤꯕ ꯌꯥꯒꯗ꯭ꯔꯣ ꯑꯅꯧꯕ ꯑꯣꯏꯅ ꯇꯨꯗꯧꯅꯦ ꯎꯝ ꯗꯤꯖꯥꯏꯟꯁꯦ ꯀꯔꯤ ꯀꯔꯤ ꯂꯩꯕꯤꯒꯦ ꯑꯣ ꯀꯦꯇꯂꯣꯛꯀꯨꯝꯕ ꯍꯥꯟꯅ ꯊꯥꯕꯤꯔꯀꯄꯒꯤ ꯈꯨꯗꯣꯡꯆꯥꯕ ꯂꯩꯒꯗ꯭ꯔ ꯍꯣꯏ ꯑꯗꯨꯗꯤ ꯁꯤꯒꯤ ꯅꯝꯕꯔꯁꯦ ꯁꯤꯗ ꯑꯗꯨꯝ ꯋꯥꯠꯆꯦꯞ ꯄꯥꯏꯕꯅꯦꯕꯀꯣ ꯑꯗꯨꯗꯤ ꯋꯥꯆꯞꯇ ꯑꯝꯇ ꯊꯥꯕꯤꯔꯛꯑꯣ ꯑꯧ ꯔꯥꯖꯦꯟ ꯇꯦꯂꯔꯁꯦ ꯀꯗꯥꯏꯗꯅꯣ ꯂꯩꯕꯤꯗꯣꯏꯁꯦ ꯃꯐꯝꯁꯦ ꯗꯥꯏꯔꯦꯛꯁꯦ

ꯑꯣ ꯑꯗꯨꯗꯤ ꯑꯗ꯭ꯋꯥꯏꯒꯤ ꯃꯤꯗ ꯑꯗꯨꯝ ꯍꯪꯕꯗ ꯈꯪꯒꯅꯤꯅꯦ ꯑꯩꯅ ꯈꯪꯗ꯭ꯔꯒꯁꯨ ꯑꯩꯅ ꯀꯔꯤꯒꯨꯝꯕ ꯂꯥꯛꯑꯒ ꯐꯪꯅꯗ꯭ꯔꯒꯗꯤ ꯁꯤꯒꯤ ꯃꯣꯕꯥꯏꯜ ꯅꯝꯕꯔꯁꯤꯗ ꯇꯧꯕꯤꯔꯛꯄ ꯌꯥꯒꯗ꯭ꯔꯣ ꯑꯣ ꯑꯗꯨꯗꯤ ꯑꯩ ꯍꯌꯦꯡ ꯊꯣꯛꯆꯔꯛꯀꯦ ꯑꯥ ꯉꯥꯏꯈꯣ ꯉꯥꯏꯈꯣ ꯑꯝꯇ ꯄꯩꯁꯥꯅ ꯀꯌꯥꯃꯨꯛ ꯍꯥꯏꯐꯦꯠ ꯆꯥꯎꯔꯥꯛꯄ ꯂꯥꯛꯀꯅꯤ ꯑꯗꯨꯒ ꯑꯩꯒꯤ ꯃꯇꯝꯁꯦ ꯈꯤꯇꯪꯗꯤ ꯊꯨꯏꯑꯦꯕ ꯑꯗꯨ ꯃꯇꯝꯁꯦ ꯀꯌꯥꯝ ꯀꯨꯏꯅ ꯆꯪꯗꯣꯏꯅꯣ ꯑꯩꯗꯤ ꯍꯌꯦꯡꯗꯒꯤ ꯄꯥꯔꯒ ꯍꯌꯦꯡꯗꯒꯤ ꯀꯔꯤꯒꯨꯝꯕ ꯍꯧꯔꯒꯗꯤ ꯌꯥꯝꯃꯕꯗ ꯐꯥꯏꯚ ꯗꯦꯁꯃꯨꯛꯇ ꯂꯧꯅꯤꯡꯕ

ꯎꯝ ꯍꯣꯏ ꯇꯥꯖꯔꯤꯑꯦ ꯑꯥ ꯎꯝ ꯑꯣ ꯇꯥꯊꯣꯛ ꯇꯥꯁꯤꯟ ꯌꯥꯔꯣꯏꯗ꯭ꯔꯣ ꯍꯥꯏꯔꯤꯗꯨ ꯑꯗꯨꯝ ꯐꯤꯛꯁꯇ ꯂꯧꯔꯗꯣꯏꯔꯣ ꯑꯣ ꯍꯣꯏ ꯍꯣꯏ ꯍꯣꯏ ꯐꯔꯦ ꯐꯔꯦ ꯑꯗꯨꯗꯤ ꯑꯩ ꯍꯌꯦꯡ ꯂꯥꯛꯆꯒꯦ ꯑꯗꯨꯗꯨꯒ ꯑꯝꯇꯪ ꯌꯦꯡꯁꯦ ꯐꯔꯦ ꯐꯔꯦ ꯊꯝꯃꯦ ꯊꯝꯃꯦ